ꯑꯩ ꯏꯁꯥꯃꯛꯇꯤ ꯔꯦꯗꯤꯑꯣꯗ ꯄꯥꯎ ꯇꯥꯕꯁꯤ ꯌꯥꯝ ꯄꯥꯝꯖꯩ ꯃꯔꯝꯗꯤ ꯔꯦꯗꯤꯑꯣꯗ ꯇꯥꯔꯤꯕ ꯃꯣꯏ ꯄꯥꯎꯒꯤ ꯍꯣꯂꯥ ꯂꯥꯎꯊꯣꯔꯛꯇ꯭ꯔꯤꯀꯥꯟꯒꯤ ꯃ꯭ꯌꯨꯖꯤꯛꯀꯨꯝꯕ ꯑꯃ ꯂꯥꯛꯄ ꯃꯇꯝꯗ ꯌꯥꯝꯅ ꯑꯩꯒꯤ ꯄꯨꯛꯅꯤꯡ ꯆꯤꯡꯁꯤꯜꯂꯤ ꯑꯃꯁꯨꯡ ꯔꯦꯗ꯭ꯌꯣꯒꯤ ꯄꯥꯎꯁꯤꯅ ꯈꯔ ꯍꯦꯟꯅ ꯀꯨꯞꯊꯅ ꯌꯥꯝꯅ ꯆꯨꯝꯃꯦꯅꯗꯤ ꯈꯟꯖꯩ ꯃꯔꯝꯗꯤ ꯈꯪꯖꯗꯦ ꯑꯗꯨꯕꯨ ꯑꯩꯅ ꯍꯦꯟꯅ ꯀꯥ ꯍꯦꯟꯅ ꯔꯦꯗꯤꯑꯣꯗ ꯂꯥꯛꯆꯕ ꯄꯥꯎꯁꯤꯅ ꯑꯩꯈꯣꯏ ꯃꯅꯤꯄꯨꯔꯒꯤ ꯑꯣꯏꯅꯗꯤ ꯔꯦꯗꯤꯑꯣꯒꯤ ꯄꯥꯎꯁꯤꯅ ꯍꯦꯟꯅ ꯈꯣꯏꯔꯥꯡꯅ ꯉꯥꯏꯅꯩ ꯑꯗꯨꯅ ꯃꯔꯝ ꯑꯣꯏꯔꯀꯥꯟꯗ ꯔꯦꯗꯤꯑꯣꯒꯤ ꯄꯥꯎꯁꯤ ꯍꯦꯟꯅ ꯑꯦꯀꯨꯔꯦꯠ ꯑꯣꯏꯅꯁꯨ ꯂꯧꯖꯩ ꯑꯗꯣ ꯑꯩꯅ ꯔꯦꯗꯤꯑꯣꯒꯤ ꯆꯦꯅꯦꯜ ꯑꯩꯅ ꯐꯣꯂꯣ ꯇꯧꯖꯕꯗꯤ ꯑꯗꯨꯝ ꯑꯦ ꯑꯥꯏ ꯑꯥꯔ ꯔꯦꯗ ꯑꯦꯐ ꯑꯦꯝꯁꯤꯗ ꯑꯣꯏꯅ ꯑꯗꯨꯝ ꯇꯥꯖꯩ ꯑꯗꯨꯗ ꯂꯥꯛꯄ ꯏꯁꯩꯁꯤꯡꯁꯦ ꯌꯥꯝꯅ ꯄꯥꯝꯖꯩ ꯃꯇꯝ ꯏꯁꯩꯒꯨꯝꯕ ꯑꯗꯨꯝ ꯃꯅꯤꯄꯨꯔꯗ ꯂꯩꯔꯤꯕ ꯀꯂꯥꯀꯥꯔꯁꯤꯡꯁꯤꯒ ꯎꯟꯅꯕꯒꯤ ꯏꯟꯇꯔꯕ꯭ꯌꯨ ꯑꯃꯁꯨꯡ ꯑꯗꯨꯝ ꯃꯣꯏꯒꯤ ꯋꯥꯔꯤꯒꯨꯝꯕ ꯂꯤꯊꯣꯛꯄꯒꯤ ꯆꯦꯅꯦꯜꯁꯦ ꯑꯣꯏ ꯑꯣꯏꯔꯨꯕꯅ ꯑꯩꯅ ꯃꯁꯤꯒꯤ ꯆꯦꯅꯦꯜꯁꯦ ꯑꯩꯅ ꯈ꯭ꯋꯥꯏꯗꯒꯤ ꯍꯦꯟꯅ ꯄꯥꯝꯖꯩ